ꯍꯂꯣ ꯑꯩꯅ ꯀꯣꯜ ꯇꯧꯔꯛꯂꯤꯕꯁꯦ ꯑꯃꯥꯖꯣꯟꯒꯤ ꯉꯔꯥꯡ ꯑꯩꯅ ꯄꯣꯠ ꯆꯩ ꯑꯃ ꯂꯧꯋꯦ ꯑꯗꯨ ꯄꯣꯠ ꯆꯩ ꯑꯗꯨ ꯐꯨꯔꯤꯠ ꯑꯅꯤ ꯈꯪꯒ꯭ꯔꯥꯎ ꯑꯅꯤ ꯂꯧꯋꯦ ꯑꯗꯨ ꯑꯩꯅ ꯃꯆꯨꯗꯣ ꯔꯦꯗ ꯑꯃꯒ ꯕ꯭ꯂꯨ ꯑꯃꯒ ꯈꯪꯒ꯭ꯔꯥꯎ ꯔꯦꯗ ꯕ꯭ꯂꯨ ꯑꯃ ꯂꯧꯋꯦ ꯑꯗꯨ ꯁꯣꯝꯗ ꯄꯨꯔꯛꯄꯀꯥꯟꯗꯗꯤ ꯔꯦꯗ ꯕ꯭ꯂꯨ ꯔꯦꯗ ꯕ꯭ꯂꯨ ꯑꯣꯏꯔꯝꯃꯦ ꯑꯗꯨ ꯄꯦꯀꯤꯡꯗꯣ ꯀꯥꯏꯔꯒ ꯂꯥꯛꯑꯦ ꯑꯗꯨꯗꯣ ꯍꯪꯅꯤꯡꯕ ꯀꯔꯤꯒꯤꯔꯥ ꯑꯩꯅ ꯍꯪꯉꯦ ꯊꯤꯜꯂꯛꯂꯤꯕ ꯅꯨꯄꯥꯗꯨꯗ ꯑꯗꯨꯀꯥꯟꯗ ꯃꯥꯅ ꯈꯔ ꯁꯥꯎꯅꯤꯡꯉꯒ ꯍꯥꯏꯔꯛꯄ ꯑꯗꯨ ꯑꯩꯁꯨ ꯈꯪꯗꯦ ꯑꯩꯁꯨ ꯈꯪꯗꯦ ꯍꯥꯏꯅ ꯑꯗꯨꯝ ꯃꯥꯒꯤ ꯑꯦꯛꯁꯟꯗꯣ ꯁꯥꯎꯔꯒ ꯍꯥꯏꯔꯛꯑꯦ ꯑꯗꯨꯗ ꯑꯩꯁꯨ ꯅꯨꯡꯉꯥꯏꯇꯦ ꯑꯗꯨꯃꯥꯏꯅ ꯈꯨꯝꯂꯛꯄꯗꯣ ꯑꯩꯗꯤ ꯑꯗꯨꯝ ꯈꯪꯗꯕꯒꯤ ꯍꯪꯕꯅꯦꯕ ꯑꯗꯨꯗꯣ ꯀꯔꯝ ꯇꯧꯁꯤꯔꯥ ꯅꯣꯏꯒꯤ ꯑꯗꯨꯃꯥꯏꯅ ꯁꯔꯚꯤꯁ ꯑꯗꯨꯃꯥꯏꯅ ꯊꯤꯜꯂꯛꯂꯤꯕ ꯅꯨꯄꯥꯗꯣ ꯑꯗꯨꯃꯥꯏꯅ ꯀꯔꯤ ꯍꯥꯏꯁꯤꯔꯥ ꯗꯤꯁꯤꯄ꯭ꯂꯤꯟꯒꯨꯝ ꯃꯦꯅꯔꯒꯨꯝꯕ ꯐꯖꯅ ꯍꯪꯕꯀꯥꯟꯗ ꯈꯨꯝꯗꯕꯗꯣ ꯑꯩꯈꯣꯏꯁꯨ ꯌꯥꯝ ꯅꯨꯡꯉꯥꯏꯇꯦ ꯅꯨꯡꯉꯥꯏꯇꯕꯒꯤ ꯃꯔꯝ ꯑꯣꯏꯔꯒ ꯀꯣꯜ ꯇꯧꯔꯛꯄꯅꯤ ꯑꯗꯣ ꯅꯣꯏꯅꯁꯨ ꯐꯅꯕ ꯇꯧꯕꯤꯌꯣ ꯁꯤꯟꯗꯣꯛꯄ꯭ꯔꯥ ꯅꯠꯇ꯭ꯔꯒ ꯀꯃꯥꯏꯅ ꯇꯧꯕ꯭ꯔꯥ ꯅꯣꯏꯅ ꯐꯒꯅꯤ ꯍꯥꯏꯕꯗꯣ ꯇꯧꯕꯤꯌꯣ ꯑꯇꯩ ꯑꯇꯩ ꯃꯤꯅꯁꯨ ꯂꯩꯕꯀꯥꯟꯗ ꯋꯥꯈꯟꯁꯨ ꯅꯨꯡꯉꯥꯏꯔꯣꯏ ꯍꯌꯦꯡꯋꯥꯏ ꯑꯗꯨꯅ ꯑꯩꯁꯨ ꯀꯝꯄ꯭ꯂꯦꯟ ꯇꯧꯅꯤꯡꯂꯒ ꯇꯧꯕ ꯅꯠꯇꯦ ꯑꯗꯨ ꯅꯈꯣꯏꯒꯤ ꯀꯝꯄꯅꯤ ꯑꯗꯨ ꯆꯥꯎꯈꯠꯅꯕ ꯐꯖꯍꯟꯅꯕ ꯇꯧꯔꯛꯄꯅꯤ ꯎꯝ ꯌꯥꯝ ꯅꯨꯡꯉꯥꯏꯔꯦ